ꯑꯩꯅ ꯅꯍꯥꯟꯈꯩ ꯋꯥꯇꯔ ꯀꯂꯔꯒꯨꯝꯕ ꯑꯣꯏꯜ ꯄꯦꯟꯒꯨꯝꯕꯅ ꯁꯤꯖꯤꯟꯅꯕꯁꯤꯅ ꯑꯩꯒꯤ ꯌꯦꯛꯄ ꯃꯇꯝꯗ ꯅꯨꯡꯉꯥꯏꯕ ꯐꯥꯎꯖꯩ ꯑꯗꯨꯒ ꯍꯧꯖꯤꯛꯀꯤ ꯗꯤꯖꯤꯇꯦꯜꯒꯨꯝꯕ ꯇꯦꯕ꯭ꯂꯦꯠꯀꯨꯝꯕ ꯁꯤꯡꯁꯤꯗ ꯌꯦꯛꯄꯁꯤꯗꯤ ꯌꯥꯝꯅ ꯅꯨꯡꯉꯥꯏꯇꯕ ꯐꯥꯎꯋꯤ